ꯍꯂꯣ ꯍꯥꯏꯕꯤꯌꯨ ꯍꯥꯏꯕꯤꯌꯨ ꯑ ꯍꯥꯏꯕꯤꯌꯣ ꯑ ꯑꯣ ꯑꯗꯨ ꯄꯨꯡ ꯃꯥꯄꯟꯗꯒꯤ ꯍꯥꯡꯕꯅꯦ ꯑꯗꯨ ꯇꯤꯛꯀꯦꯠꯅ ꯑꯍꯟꯒꯤꯅ ꯂꯨꯄꯥ ꯍꯟꯗ꯭ꯔꯦꯠ ꯂꯧꯕꯅꯦ ꯑꯗꯨꯒ ꯁꯥꯇ꯭ꯔꯒꯤꯅ ꯂꯨꯄꯥ ꯐꯤꯐꯇꯤ ꯐꯤꯐꯇꯤ ꯂꯧꯕꯅꯦ ꯃꯐꯝꯗꯣ ꯌꯥꯝꯅꯁꯨ ꯅꯨꯡꯉꯥꯏꯕꯅꯦ ꯍꯥꯟꯅꯒꯤ ꯏꯄꯥ ꯏꯄꯨꯒꯤ ꯍꯥꯛꯇꯛꯀꯤ ꯄꯣꯠꯁꯨ ꯌꯥꯝꯅ ꯂꯩꯕꯅꯦ ꯑ ꯑꯗꯨ ꯁꯟꯗꯦꯗꯤ ꯁꯨꯇꯤ ꯂꯩꯕꯅꯦ ꯑꯗꯨꯒ ꯑꯇꯩ ꯃꯇꯝꯗꯤ ꯑꯗꯨꯝ ꯌꯥꯏꯌꯦ ꯂꯥꯛꯄ ꯌꯥꯝꯅ ꯅꯨꯡꯉꯥꯏꯕ ꯃꯐꯝꯅꯦ ꯑꯗꯨꯝ ꯌꯦꯡꯕꯗ ꯐꯖꯕ ꯊꯥꯏꯅꯒꯤ ꯊꯥꯏꯅꯒꯤ ꯄꯣꯠ ꯆꯩꯁꯤꯡ ꯏꯄꯥ ꯏꯄꯨꯅ ꯊꯝꯕꯤꯔꯝꯕ ꯄꯨꯛꯅꯤꯡ ꯍꯨꯕ ꯌꯦꯡꯕꯗ ꯌꯥꯝꯅ ꯌꯥꯎꯕꯅꯤ ꯎꯝ ꯑꯣ ꯇꯦꯛꯀꯦꯠ ꯃꯃꯜꯁꯦ ꯑꯍꯟꯒꯤꯅ ꯍꯟꯗ꯭ꯔꯦꯠ ꯍꯟꯗ꯭ꯔꯦꯠ ꯂꯧꯕꯅꯦ ꯑꯗꯨꯒ ꯁꯥꯇ꯭ꯔꯁꯤꯡꯒꯤ ꯑꯣꯏꯅ ꯀꯣꯏꯕ ꯂꯥꯛꯑꯒꯅ ꯐꯤꯞꯇꯤ ꯑꯣꯏꯅ ꯐꯤꯞꯇꯤ ꯂꯧꯕꯅꯦ ꯑꯗꯨꯝ ꯃꯅꯨꯡꯗ ꯑꯆꯥ ꯑꯊꯛꯁꯨ ꯑꯗꯨꯝ ꯑ ꯍꯣꯏ ꯍꯣꯏ ꯍꯣꯏ ꯊꯝꯃꯦ ꯊꯝꯃꯦ